ꯚꯥꯏ ꯁꯤ ꯏꯁꯃꯥꯔꯠ ꯋꯥꯁꯁꯦ ꯑꯩ ꯑꯣꯟꯂꯥꯏꯟꯗꯩ ꯀꯛꯄꯅꯤꯅꯦ ꯑꯗꯨ ꯁꯤ ꯄꯣꯠꯁꯤ ꯅꯣꯡ ꯅꯤꯅꯤꯕꯨꯗꯤ ꯁꯨꯔꯦ ꯑꯩꯅ ꯁꯤꯖꯤꯟꯅꯔꯛꯏꯁꯦ ꯑꯗꯣ ꯅꯨꯡꯉꯥꯏꯇꯦ ꯆꯥꯔꯖ ꯇꯧꯕꯁꯨ ꯌꯥꯒꯤꯗ꯭ꯔꯦꯅꯦ ꯁꯤ ꯄꯣꯠꯁꯦ ꯃꯥꯏ ꯀ꯭ꯋꯥꯂꯤꯇꯤꯁꯤ ꯂꯩꯇꯦꯅꯦ ꯄꯣꯠꯅ ꯃꯔꯣꯜ ꯑꯃ ꯇꯥꯡꯉꯤꯕ ꯑꯗꯨꯒ ꯃꯃꯜꯁꯤꯒ ꯄꯣꯠꯁꯤꯒ ꯆꯥꯟꯅꯗꯦꯅꯦ ꯃꯥꯏꯁꯦ ꯏꯁ ꯃꯇꯨꯡ ꯃꯅꯥꯎ ꯂꯩꯕ ꯌꯥꯕ ꯅꯠꯇꯦ